ꯑꯩꯈꯣꯏꯅ ꯆꯥꯛ ꯊꯣꯡꯅꯕꯒꯤꯗꯃꯛꯇ ꯆꯐꯨ ꯎꯌꯥꯟ ꯁꯤꯖꯤꯟꯅꯩ ꯆꯥꯛ ꯊꯣꯡꯅꯅꯕꯒꯤꯗꯃꯛꯇ ꯆꯐꯨ ꯏꯟꯁꯥꯡ ꯊꯣꯡꯅꯅꯕꯒꯤꯗꯃꯛꯇ ꯎꯌꯥꯟ ꯆꯦꯒꯞ ꯈꯥꯕꯩ ꯄ꯭ꯂꯦꯠ ꯑꯗꯒꯤ ꯆꯦꯡ ꯆꯥꯝꯅꯅꯕꯒꯤꯗꯃꯛꯇ ꯇꯞ ꯈꯔꯣꯏ ꯁꯤꯖꯤꯟꯅꯩ ꯑꯃꯁꯨꯡ ꯀꯛꯅꯅꯕꯒꯤꯗꯃꯛꯇ ꯁꯣꯔꯤ ꯍꯩꯖꯥꯡ ꯒꯧꯔꯤꯅ ꯆꯤꯡꯕ ꯁꯤꯖꯤꯟꯅꯩ ꯃꯗꯨ ꯁꯤꯖꯤꯟꯅꯔꯤꯕꯒꯤ ꯃꯔꯝꯗꯤ ꯑꯩꯈꯣꯏꯅ ꯑꯣꯏꯍꯟꯅꯤꯡꯂꯤꯕ ꯇꯥꯍꯟꯅꯤꯡꯂꯤꯕ ꯁꯦꯞ ꯑꯗꯨ ꯇꯥꯅꯅꯕꯒꯤꯗꯃꯛꯇ ꯁꯤꯖꯤꯟꯅꯕꯅꯤ